ꯍꯜꯂꯣ ꯇꯥꯕ꯭ꯔꯣ ꯀꯣꯏꯔꯨꯁꯤꯔꯣ ꯅꯦ ꯈꯨꯒꯥ ꯗꯥꯝ ꯐꯥꯎ ꯀꯣꯏꯔꯨꯁꯤꯔꯣ ꯑꯗꯨꯅꯤ ꯑꯉꯥꯡ ꯅꯨꯄꯤ ꯅꯪꯒꯤꯁꯨ ꯈꯔ ꯑꯩꯒꯤꯁꯨ ꯈꯔ ꯄꯨꯔꯒ ꯆꯠꯁꯤꯔꯣ ꯇꯥꯔꯤꯛ ꯀꯌꯥꯗ ꯆꯠꯂꯨꯁꯤꯒꯦ ꯑꯣ ꯑꯣ ꯑꯗꯨꯗꯤ ꯆꯠꯂꯁꯤꯀꯣ ꯑꯣ ꯌꯥꯅꯤ ꯌꯥꯅꯤ ꯑꯗꯨꯗꯤ ꯁꯤꯗ ꯑꯣ ꯍꯣꯏ ꯇꯥꯡ ꯇꯔꯗꯨꯗ ꯑꯗꯨꯝ ꯆꯠꯃꯤꯟꯅꯔꯁꯦꯕ ꯀꯣ ꯎꯝ ꯊꯝꯃꯣ ꯊꯝꯃꯣ